ꯍꯂꯣ ꯁꯤ ꯑꯥꯏꯃꯣꯂꯨꯁ ꯔꯤꯖꯣꯔꯠꯀꯤ ꯑꯣꯏꯗꯣꯏꯔꯥ ꯀꯦ ꯑꯩ ꯀꯩꯅꯣꯝꯇ ꯍꯪꯖꯒꯦ ꯇꯧꯕ ꯑꯩꯁꯦ ꯍꯪꯆꯤꯠꯁꯦ ꯏꯝꯐꯥꯜꯗ ꯊꯣꯛꯂꯛꯀꯗꯕ ꯑꯗꯨꯗ ꯔꯨꯝꯁꯦ ꯁꯤꯡꯒꯜ ꯔꯨꯝ ꯑꯃ ꯄꯥꯝꯕꯀꯣ ꯑꯗꯣ ꯆꯥꯔꯁꯁꯦ ꯀꯌꯥꯃꯨꯛ ꯂꯩꯒꯦ ꯑꯣꯀꯦ ꯑꯗꯣ ꯍꯧꯖꯤꯛ ꯑꯗꯨꯝ ꯐꯪꯗꯤ ꯐꯪꯒꯅꯤꯀꯣ ꯑꯣꯀꯦ ꯑꯗꯣ ꯑꯗꯨꯝ ꯍꯥꯡꯗꯤ ꯍꯥꯡꯂꯤꯑꯕꯀꯣ ꯑꯣꯀꯦ ꯑꯣꯀꯦ ꯑꯗꯨꯗꯤ ꯑꯩ ꯍꯪꯆꯤꯠ ꯏꯝꯐꯥꯜ ꯌꯧꯔꯛꯂꯀꯥꯟꯗ ꯁꯣꯝꯒꯤ ꯅꯝꯕꯔꯁꯤꯗ ꯑꯃꯨꯛ ꯇꯧꯔꯒ ꯑꯃꯨꯛ ꯕꯨꯀꯤꯡ ꯇꯧꯖꯔꯛꯂꯒꯦ ꯎꯝ ꯍꯣꯏ ꯊꯦꯡꯀꯤꯌꯨ